ꯇ꯭ꯋꯦꯟꯇꯤ ꯐꯦꯕꯋꯥꯔꯤ ꯇꯨ ꯊꯥꯎꯖꯟ ꯑꯩꯠꯇꯤꯟ ꯇ꯭ꯋꯦꯟꯇꯤ ꯐꯥꯏꯕ ꯃꯥꯔꯁ ꯇꯨ ꯊꯥꯎꯖꯟ ꯅꯥꯏꯟꯇꯤꯟ ꯇ꯭ꯋꯦꯟꯇꯤ ꯃꯥꯔꯁ ꯇꯨ ꯊꯥꯎꯖꯟ ꯇ꯭ꯋꯦꯟꯇꯤ ꯋꯥꯟ ꯇ꯭ꯋꯦꯟꯇꯤ ꯐꯦꯕꯋꯥꯔꯤ ꯇꯨ ꯊꯥꯎꯖꯟ ꯇ꯭ꯋꯦꯟꯇꯤ ꯇꯨ ꯇ꯭ꯋꯦꯟꯇꯤ ꯐꯥꯏꯕ ꯑꯣꯛꯇꯣꯕꯔ ꯇꯨ ꯊꯥꯎꯖꯟ ꯇ꯭ꯋꯦꯟꯇꯤ ꯊ꯭ꯔꯤ